ꯎꯆꯦꯛ ꯌꯦꯡꯕꯒꯤ ꯐꯖꯕ ꯑꯁꯤ ꯑꯗꯨꯛꯀꯤ ꯃꯇꯤꯛ ꯐꯖꯈ꯭ꯔꯦ ꯑꯩꯈꯣꯏꯅ ꯆꯤꯡꯌꯥ ꯇꯝꯌꯥꯗ ꯆꯠꯂꯒ ꯑꯩꯈꯣꯏꯅ ꯆꯤꯡꯌꯥ ꯃꯄꯥꯟꯁꯤꯗ ꯎꯔꯣꯛꯁꯤꯡꯅ ꯄꯥꯏꯕꯒꯤ ꯂꯝ ꯉꯥꯅꯨꯁꯤꯡꯅ ꯄꯥꯏꯕꯒꯤ ꯎꯃꯥꯏꯕꯤꯅ ꯄꯥꯏꯕꯒꯤ ꯑꯗꯨꯛꯀꯤ ꯃꯇꯤꯛ ꯄꯥꯏꯔꯒ ꯃꯣꯏꯅ ꯂꯩꯕꯗꯨ ꯑꯩꯈꯣꯏꯅ ꯌꯦꯡꯕꯗ ꯃꯑꯣꯡ ꯑꯗꯨꯛꯀꯤ ꯃꯇꯤꯛ ꯍꯨꯈ꯭ꯔꯦ ꯑꯗꯨꯅ ꯃꯈꯣꯏꯅ ꯄꯥꯏꯕꯁꯤꯡꯗꯨ ꯑꯩꯈꯣꯏꯅ ꯌꯦꯡꯕꯗ ꯅꯨꯡꯉꯥꯏ ꯑꯗꯨꯛꯀꯤ ꯃꯇꯤꯛ ꯅꯨꯡꯉꯥꯏ ꯃꯤꯠꯇ ꯅꯨꯡꯉꯥꯏꯍꯟꯕ ꯋꯥꯈꯟꯗ ꯅꯨꯡꯉꯥꯏꯍꯟꯕ ꯏꯊꯤꯜ ꯑꯃ ꯐꯥꯎꯍꯜꯂꯤ ꯑꯩꯈꯣꯏꯅ ꯖꯨꯗ ꯆꯠꯄ ꯃꯇꯝꯗ ꯎꯆꯦꯛ ꯋꯥꯌꯥ ꯃꯈꯟ ꯃꯈꯟꯒꯤ ꯎꯆꯦꯛ ꯃꯌꯥꯝ ꯃꯌꯥꯝ ꯂꯩꯔꯝꯕ ꯑꯗꯨ ꯎꯕ ꯀꯥꯟꯗ ꯑꯩꯈꯣꯏꯅ ꯑꯗꯨꯛꯀꯤ ꯃꯇꯤꯛ ꯌꯦꯡꯕꯗ ꯅꯨꯡꯉꯥꯏ ꯖꯨꯗ ꯄꯥꯏꯔꯤꯕ ꯎꯆꯦꯛ ꯎꯔꯣꯛ ꯃꯌꯥꯝꯗꯨꯅ ꯄꯥꯏꯔꯤꯕ ꯃꯊꯛꯇ ꯉꯧꯔꯣꯛ ꯉꯧꯔꯒ ꯃꯌꯥꯝ ꯄꯥꯏꯕꯗꯣ ꯌꯥꯝꯅ ꯐꯖꯩ ꯌꯦꯡꯕꯗ ꯑꯗꯨꯛꯀꯤ ꯃꯇꯤꯛ ꯄꯨꯛꯅꯤꯡ ꯍꯨꯏ ꯑꯗꯨꯅ ꯑꯩꯈꯣꯏꯅ ꯌꯦꯡꯕ ꯀꯥꯟꯗ ꯋꯥꯈꯟꯗ ꯌꯥꯝꯅ ꯅꯨꯡꯉꯥꯏꯖꯕ ꯍꯔꯥꯎꯖꯕ ꯀꯩꯅꯣ ꯏꯊꯤꯜ ꯑꯃ ꯐꯥꯎꯖꯩ ꯑꯩꯈꯣꯏ ꯋꯥꯈꯜꯁꯤꯗ ꯃꯗꯨꯅ ꯎꯆꯦꯛꯁꯤꯡꯅ ꯄꯥꯏꯕꯗ ꯑꯩꯈꯣꯏꯅ ꯅꯨꯡꯉꯥꯏꯕꯁꯦ ꯑꯗꯨꯛꯀꯤ ꯃꯇꯤꯛ ꯅꯨꯡꯉꯥꯏꯒ꯭ꯔꯦ ꯌꯦꯡꯕꯗ ꯄꯨꯛꯅꯤꯡ ꯍꯨꯒ꯭ꯔꯦ ꯃꯈꯣꯏꯅ ꯄꯥꯏꯕꯗꯨ ꯎꯕꯗꯨꯗ ꯑꯩꯈꯣꯏꯅ ꯀꯌꯥꯗꯤ ꯍꯔꯥꯎꯖꯩ ꯂꯝꯕꯤ ꯆꯠꯄꯗ ꯎꯆꯦꯛ ꯃꯌꯥꯝ ꯋꯥꯔꯤꯅꯤ ꯍꯧꯅꯔꯒ ꯒ꯭ꯔꯨꯞ ꯒ꯭ꯔꯨꯞ ꯒ꯭ꯔꯨꯞ ꯇꯧꯔꯒ ꯄꯥꯏꯔꯤꯕ ꯎꯔꯣꯛ ꯃꯌꯥꯝꯗꯨꯅ ꯎꯆꯦꯛ ꯃꯌꯥꯝ ꯂꯝ ꯉꯥꯅꯨ ꯂꯪꯖꯥ ꯃꯌꯥꯝꯗꯨꯅ ꯃꯌꯥꯝ ꯍꯧꯅꯔ ꯍꯧꯅꯔ ꯄꯥꯏꯕ ꯃꯌꯥꯝꯗꯣ ꯎꯕꯗ ꯌꯦꯡꯕꯗ ꯑꯗꯨꯛꯀꯤ ꯃꯇꯤꯛ ꯄꯨꯛꯅꯤꯡ ꯍꯨꯈ꯭ꯔꯦ ꯃꯈꯣꯏꯅ ꯄꯥꯏꯔꯤꯕ ꯑꯗꯨꯒꯨꯝꯅ ꯌꯦꯡꯕꯗꯁꯨ ꯀꯌꯥꯗꯤ ꯐꯖꯒ꯭ꯔꯦ ꯄꯔꯦꯡ ꯁꯥꯟꯅ ꯂꯦꯡꯉ ꯂꯦꯡꯉꯒ ꯄꯔꯦꯡ ꯄꯔꯦꯡꯅ ꯄꯥꯏꯃꯤꯟꯅꯕꯗꯣ ꯖꯨꯔꯥ ꯖꯨꯔꯥ ꯄꯥꯏꯕ ꯃꯈꯣꯏꯁꯤꯡ ꯑꯗꯨ ꯎꯕꯗ ꯑꯗꯨꯛꯀꯤ ꯃꯇꯤꯛ ꯐꯖꯈ꯭ꯔꯦ ꯃꯈꯣꯏꯕꯨ ꯑꯩꯈꯣꯏꯅ ꯌꯦꯡꯕꯗ ꯐꯖꯕꯒꯤ ꯑꯗꯨ ꯄꯦꯟꯕ ꯅꯥꯏꯗ꯭ꯔꯦ ꯃꯔꯝ ꯑꯗꯨꯅ ꯎꯆꯦꯛ ꯋꯥꯌꯥꯁꯤꯡ ꯑꯁꯤ ꯌꯣꯛꯈꯠꯄꯤꯔꯒ ꯑꯗꯨꯝ ꯑꯁꯨꯝ ꯇꯧꯔꯒ ꯑꯩꯈꯣꯏꯅ ꯄꯥꯏꯔꯤꯕ ꯑꯩꯈꯣꯏꯅ ꯍꯥꯠꯇꯣꯛꯄꯤꯕ ꯇꯥꯔꯒꯗꯤ ꯄꯥꯏꯕ ꯃꯈꯣꯏꯅ ꯄꯥꯏꯕꯗꯨ ꯑꯩꯈꯣꯏ ꯄꯨꯛꯅꯤꯡ ꯍꯨꯅ ꯐꯖꯔꯤꯕ ꯑꯗꯨ ꯐꯖꯕꯗꯨ ꯑꯃꯨꯛ ꯍꯟꯅ ꯍꯥꯠꯇꯣꯛꯄꯤꯔꯒꯗꯤ ꯑꯃꯨꯛ ꯍꯟꯅ ꯎꯕꯗꯁꯨ ꯐꯪꯉꯔꯣꯏ ꯃꯣꯏꯅ ꯄꯥꯏꯔꯤꯕꯗꯨ ꯑꯩꯈꯣꯏꯅ ꯏꯃꯤꯠ ꯄꯦꯟꯅ ꯄꯦꯟꯅ ꯌꯦꯡꯖꯔꯒ ꯑꯩꯈꯣꯏꯒꯤ ꯋꯥꯈꯟꯁꯤꯗ ꯅꯨꯡꯉꯥꯏꯕ ꯃꯌꯥꯝ ꯑꯃ ꯐꯥꯎꯏ ꯄꯨꯛꯅꯤꯡꯗ ꯑꯗꯨꯅ ꯄꯥꯠꯇ ꯇꯥꯔꯤꯕ ꯎꯆꯦꯛ ꯋꯥꯌꯥ ꯃꯈꯟ ꯃꯈꯟꯒꯤ ꯎꯆꯦꯛꯁꯤꯡ ꯑꯗꯨꯅ ꯄꯥꯏꯔꯒ ꯃꯈꯣꯏꯗ ꯌꯦꯡꯕꯗ ꯑꯗꯨꯛꯀꯤ ꯃꯇꯤꯛ ꯄꯨꯛꯅꯤꯡ ꯍꯨꯅ ꯐꯖꯔꯤꯕ ꯏꯁꯤꯡ ꯏꯄꯥꯛꯇꯒ ꯇꯥꯔꯒ ꯂꯩꯕꯗ ꯑꯗꯨꯝꯕꯗ ꯌꯦꯡꯕꯗꯁꯨ ꯐꯖꯩ ꯑꯗꯨꯕꯨ ꯃꯈꯣꯏꯁꯤꯡ ꯑꯁꯤꯕꯨ ꯃꯈꯣꯏꯅ

ꯍꯔꯥꯎꯖꯔꯤꯅꯤ ꯄꯥꯏꯔꯤꯕ ꯎꯆꯦꯛꯁꯤꯡ ꯑꯗꯨꯅ ꯑꯩꯈꯣꯏꯅ ꯌꯦꯡꯕꯗꯁꯨ ꯄꯨꯛꯅꯤꯡ ꯍꯨꯔꯦ ꯑꯗꯨꯅ ꯑꯗꯨꯛꯀꯤ ꯃꯇꯤꯛ ꯐꯖꯕ ꯎꯆꯦꯛ ꯋꯥꯌꯥꯅ ꯐꯖꯕꯗꯨ ꯑꯩꯈꯣꯏꯗ ꯄꯨꯛꯅꯤꯡ ꯍꯨꯔꯕꯅꯤꯅ ꯎꯆꯦꯛ ꯋꯥꯌꯥꯁꯤꯡ ꯑꯁꯤ ꯑꯩꯈꯣꯏꯅ ꯂꯨꯅ ꯇꯧꯁꯤ